ꯑꯩꯈꯣꯏꯒꯤ ꯃꯐꯝꯗ ꯃꯔꯨ ꯑꯣꯏꯅ ꯆꯠꯅꯔꯤꯕ ꯂꯥꯏꯅꯤꯡꯒꯤ ꯅꯠꯇ꯭ꯔꯒ ꯂꯥꯏꯁꯣꯟꯒꯤ ꯊꯧꯔꯝꯁꯤꯡ ꯑꯗꯨꯗꯤ ꯅꯃꯥꯁ ꯂꯥꯏꯁꯣꯟꯗꯅ ꯗꯨꯋꯥꯒꯨꯝꯕ ꯀꯨꯔꯥꯟ ꯇꯤꯂꯥꯋꯠꯀꯨꯝꯕ ꯁꯤꯁꯤꯡꯁꯤꯅꯤ ꯂꯥꯏꯅꯤꯡꯒꯤ ꯆꯠꯅꯔꯤꯕ ꯁꯔꯨꯛ ꯑꯃꯗꯤ ꯅꯃꯥꯁꯅꯤ